ꯑꯅꯧꯕ ꯃꯐꯝ ꯑꯃꯗ ꯆꯠꯄꯒꯤ ꯏꯁꯥꯗ ꯅꯨꯡꯉꯥꯏꯕ ꯐꯥꯎꯖꯕ ꯃꯐꯝ ꯑꯗꯨꯒꯤ ꯐꯖꯕ ꯃꯐꯝ ꯑꯗꯨꯗ ꯆꯠꯅꯔꯤꯕ ꯆꯠꯅ ꯀꯥꯡꯂꯣꯟ ꯀꯌꯥ ꯑꯗꯨ ꯈꯪꯉꯅꯤ ꯑꯩꯍꯥꯛꯅ ꯎꯕ ꯐꯪꯉꯅꯤ ꯈꯜꯂꯨꯕꯗ ꯍꯔꯥꯎꯕ ꯄꯣꯛꯆꯩ ꯃꯃꯥꯡꯗ ꯂꯩꯔꯝꯗꯕ ꯑꯅꯧꯕ ꯆꯠꯊꯣꯛ ꯆꯠꯁꯤꯟꯒꯤ ꯃꯑꯣꯡ ꯈꯔ ꯑꯗꯨꯗꯤ ꯃꯇꯝ ꯑꯃꯗꯗꯤ ꯑꯩꯈꯣꯏ ꯀꯦꯞ ꯁꯥꯔꯚꯤꯁꯅꯆꯤꯡꯕꯁꯤꯡ ꯑꯁꯤ ꯂꯩꯇꯕꯅ ꯃꯔꯝ ꯑꯣꯏꯗꯨꯅ ꯑꯩꯈꯣꯏꯒꯤ ꯂꯩꯀꯥꯏꯗ ꯒꯥꯔꯤ ꯂꯣꯏꯗꯨꯅ ꯂꯩꯕ ꯃꯤꯑꯣꯏꯁꯤꯡꯗ ꯍꯥꯏꯗꯨꯅ ꯃꯈꯣꯏꯕꯨ ꯅꯦꯛꯇꯨꯅ ꯑꯩꯈꯣꯏꯅ ꯆꯠꯅꯤꯡꯕ ꯗꯦꯕ ꯀꯔꯃ ꯑꯣꯏꯔꯣ ꯑꯅꯥꯕ ꯄꯨꯈꯠꯄ ꯑꯣꯏꯔꯣ ꯃꯁꯤꯒꯨꯝꯕ ꯆꯠꯄ ꯃꯇꯝꯗ ꯄ꯭ꯔꯣꯕ꯭ꯂꯦꯝ ꯀꯌꯥ ꯑꯃ ꯊꯣꯛꯈꯤ ꯑꯗꯨꯕꯨ ꯆꯥꯎꯈꯠꯂꯛꯄꯒꯤ ꯃꯇꯨꯡꯏꯟꯅ ꯍꯧꯖꯤꯛꯇꯤ ꯑꯩꯈꯣꯏꯅ ꯀꯦꯞ ꯁꯥꯔꯚꯤꯁꯁꯤꯡꯗ ꯐꯣꯟ ꯀꯣꯜ ꯑꯃꯇꯪ ꯇꯧꯗꯨꯅ ꯌꯧꯅꯤꯡꯕ ꯃꯐꯝꯗ ꯅꯨꯡꯗꯥꯡꯗ ꯑꯣꯏꯒꯦꯔꯥ ꯑꯌꯨꯛꯇ ꯑꯣꯏꯒꯦꯔꯥ ꯅꯨꯡꯊꯤꯜꯗ ꯑꯣꯏꯒꯦꯔꯥ ꯑꯩꯈꯣꯏꯅ ꯃꯇꯝ ꯆꯥꯅ ꯌꯧꯍꯟꯕ ꯉꯝꯍꯜꯂꯤ ꯑꯗꯨꯒ ꯑꯩꯈꯣꯏꯅ ꯑꯅꯥ ꯂꯥꯏꯌꯦꯡꯁꯪ ꯆꯠꯄ ꯃꯇꯝꯗꯁꯨ ꯑꯋꯥꯕ ꯀꯌꯥ ꯊꯦꯡꯅꯈꯤꯕ ꯑꯗꯨ ꯀꯣꯛꯄ ꯉꯝꯍꯜꯂꯦ ꯍꯧꯖꯤꯛꯇꯤ ꯃꯅꯤꯄꯨꯔꯗ ꯇ꯭ꯔꯦꯟ ꯑꯃꯗꯤ ꯐ꯭ꯂꯥꯏꯠꯀꯤ ꯁꯥꯔꯚꯤꯁ ꯃꯔꯥꯡ ꯀꯥꯏꯅ ꯐꯪꯉꯦ ꯃꯃꯥꯡꯉꯩꯗ ꯏꯟꯗꯤꯌꯟ ꯑꯦꯌꯔꯂꯥꯏꯟꯁꯇꯒꯤ ꯍꯦꯟꯅ ꯐꯪꯉꯝꯗꯕ ꯑꯗꯨ ꯄ꯭ꯔꯥꯏꯚꯦꯠꯀꯤ ꯐ꯭ꯂꯥꯏꯠ ꯀꯌꯥ ꯑꯃ ꯊꯣꯛꯂꯛꯇꯨꯅ ꯈꯨꯗꯛꯇ ꯃꯤꯅꯤꯠꯁ ꯈꯔꯗ ꯌꯧꯅꯤꯡꯕ ꯃꯐꯝꯗ ꯑꯇꯣꯞꯄ ꯃꯄꯥꯜ ꯂꯝꯗ ꯑꯣꯏꯔꯕꯁꯨ ꯌꯧꯍꯟꯕꯗ ꯌꯥꯝꯅ ꯅꯨꯡꯉꯥꯏꯕ ꯄꯨꯟꯁꯤ ꯃꯔꯦꯜ ꯑꯃ ꯑꯣꯏꯍꯜꯂꯦ ꯍꯥꯏꯖꯅꯤꯡꯉꯤ